ꯂꯩꯕꯥꯛ ꯑꯃꯒ ꯑꯃꯒ ꯀꯟꯅꯦꯛꯁꯟ ꯋꯥꯠꯄ ꯐꯦꯛꯇꯔꯤ ꯀꯔꯈꯥꯅꯅ ꯆꯤꯡꯕ ꯂꯩꯇꯕ ꯃꯁꯤꯅ ꯃꯔꯝ ꯑꯣꯏꯔꯒ ꯑꯣꯐꯤꯁ ꯀꯌꯥ ꯂꯩꯔꯛꯇꯕ ꯃꯁꯤꯗꯒꯤ ꯅꯍꯥꯁꯤꯡꯅ ꯊꯕꯛ ꯐꯪꯗꯕꯅꯤ ꯊꯤꯖꯤꯟꯕ ꯃꯊꯧ ꯇꯥꯕ ꯀꯥꯡꯂꯨꯞꯇꯤ ꯂꯩꯕꯥꯛ ꯑꯁꯤꯒꯤ ꯃꯄꯤ ꯃꯄꯥ ꯑꯃꯗꯤ ꯁꯤ ꯕꯤ ꯑꯥꯏꯅ ꯆꯤꯡꯕꯅꯤ ꯊꯕꯛ ꯍꯦꯟꯅ ꯐꯪꯍꯟꯅꯅꯕꯒꯤꯗꯃꯛꯇ ꯂꯩꯕꯥꯛ ꯑꯃꯒ ꯑꯃꯒ ꯇ꯭ꯔꯥꯟꯁꯄꯣꯠ ꯐꯖꯅ ꯇꯧꯕ ꯏꯝꯄꯣꯔꯠ ꯑꯦꯛꯁꯄꯣꯔꯠ ꯐꯖꯅ ꯂꯩꯕ ꯐꯦꯛꯇꯔꯤ ꯀꯔꯈꯥꯅ ꯊꯝꯒꯗꯝꯅꯤ